ꯑꯩꯍꯥꯛꯅ ꯂꯥꯏ ꯌꯦꯛꯄ ꯍꯧꯔꯛꯄ ꯃꯇꯝ ꯑꯁꯤ ꯑꯉꯥꯡ ꯑꯣꯏꯔꯤꯉꯩ ꯀ꯭ꯂꯥꯁ ꯋꯥꯟ ꯇꯨ ꯇꯝꯂꯤꯉꯩ ꯃꯇꯝꯗꯒꯤ ꯑꯗꯨꯝ ꯂꯥꯏ ꯌꯦꯛꯄꯗꯤ ꯍꯧꯔꯛꯏ ꯑꯗꯨꯒ ꯐꯖꯅ ꯂꯥꯏ ꯌꯦꯛꯄ ꯇꯝꯕꯤꯕꯗꯤ ꯑꯩꯅ ꯀ꯭ꯂꯥꯁ ꯐꯥꯏꯞ ꯁꯤꯛꯁ ꯀꯥꯔꯛꯄ ꯃꯇꯝꯗ ꯑꯩꯍꯥꯛꯀꯤ ꯏꯕꯨꯡꯅ ꯑꯩꯍꯥꯛꯀꯤ ꯏꯕꯨꯡ ꯅꯥꯎꯔꯦꯝ ꯔꯥꯖꯦꯁ ꯁꯤꯡꯍꯥ ꯀꯧꯏ ꯃꯍꯥꯛꯅ ꯇꯝꯕꯤꯔꯛꯈꯤꯕꯅꯤ ꯃꯍꯥꯛꯅ ꯗ꯭ꯔꯣꯌꯤꯡꯒꯤ ꯑꯣꯏꯕ ꯀꯝꯄꯤꯇꯤꯁꯟ ꯀꯌꯥ ꯑꯃꯗꯁꯨ ꯁꯔꯨꯛ ꯌꯥꯍꯟꯕꯤ ꯑꯗꯨꯒ ꯄ꯭ꯔꯥꯏꯁ ꯃꯌꯥꯝ ꯑꯃꯁꯨ ꯐꯪꯕꯁꯨ ꯌꯥꯎꯈ꯭ꯔꯦ ꯑꯩꯍꯥꯛꯀꯤ ꯏꯕꯨꯡ ꯑꯁꯤ ꯍꯧꯖꯤꯛ ꯍꯧꯖꯤꯛ ꯃꯍꯥꯛ ꯃꯁꯥꯃꯛꯁꯨ ꯑꯥꯔꯠ ꯀꯣꯂꯦꯖꯇ ꯗ꯭ꯔꯣꯌꯤꯡꯒꯤ ꯑꯥꯔꯠꯀꯤ ꯑꯣꯏꯅ ꯂꯦꯛꯆꯔꯔ ꯑꯣꯏꯅ ꯂꯩꯕꯅꯤ ꯀꯣ ꯃꯍꯥꯛꯅ ꯌꯦꯀꯏꯕꯁꯤ ꯒ꯭ꯔꯥꯐꯤꯛꯁꯅꯤ ꯃꯍꯥꯛꯅ ꯌꯦꯛꯄ ꯂꯥꯏꯁꯤꯡ ꯑꯗꯨꯛꯀꯤꯃꯇꯤꯛ ꯌꯥꯝꯅ ꯄꯥꯝꯖꯩ ꯀꯣ ꯑꯩꯍꯥꯛꯅ ꯈ꯭ꯋꯥꯏꯗꯒꯤ ꯄꯥꯝꯖꯕ ꯂꯥꯏꯌꯦꯛꯄ ꯃꯤꯑꯣꯏ ꯑꯃꯥ ꯍꯥꯏꯌꯨ ꯍꯥꯏꯔꯒꯗꯤ ꯑꯩꯍꯥꯛꯀꯤ ꯏꯕꯨꯡ ꯑꯁꯤ ꯃꯥꯛꯀꯤ ꯌꯦꯛꯏꯕ ꯂꯥꯏ ꯑꯗꯨꯛꯀꯤꯃꯇꯤꯛ ꯑꯩꯍꯥꯛꯅ ꯄꯥꯝꯖꯩ ꯃꯍꯥꯛꯀꯤ ꯂꯥꯏꯁꯤꯡ ꯎꯔꯒ ꯑꯩꯍꯥꯛꯄꯨꯁꯨ ꯂꯥꯏ ꯌꯦꯛꯅꯤꯡꯕꯒꯤ ꯗ꯭ꯔꯣꯌꯤꯡ ꯇꯝꯅꯤꯡꯕꯒꯤ ꯏꯍꯨꯜ ꯑꯁꯤ ꯐꯥꯎꯍꯟꯈꯤꯕꯅꯤ